ꯁꯤꯕꯨ ꯃꯣꯕꯥꯏꯜ ꯌꯣꯟꯕ ꯗꯨꯀꯥꯟ ꯑꯣꯏꯕꯤꯔꯕ꯭ꯔꯣ ꯑꯣ ꯑꯩꯗꯤ ꯑꯩꯅ ꯍꯥꯟꯅ ꯄꯥꯏꯔꯤꯕ ꯐꯣꯟꯁꯤꯗꯤ ꯈꯔ ꯅꯨꯡꯉꯥꯏꯇꯕ ꯑꯗꯨꯒ ꯃꯩꯁꯨ ꯌꯥꯝꯅ ꯈꯥꯡꯗꯕ ꯐꯣꯟ ꯑꯣꯏꯔꯦ ꯑꯗꯣ ꯑꯅꯧꯕ ꯀꯔꯤ ꯀꯔꯤ ꯅꯨꯡꯉꯥꯏꯕ ꯐꯣꯟ ꯂꯩꯕꯒꯦ ꯍꯥꯏꯕꯗꯨ ꯍꯥꯏꯐꯦꯠꯇ ꯍꯥꯏꯕꯤꯔꯛꯎꯕ

ꯑꯣ ꯑꯗꯨ ꯑꯩꯈꯣꯏꯒꯤꯗꯤ ꯑꯩꯈꯣꯏꯒꯤ ꯆꯨꯝꯅ ꯍꯣꯏ ꯗꯔꯀꯥ꯭ꯔ ꯂꯩꯔꯒꯕꯨꯗꯤ ꯐꯣꯇꯣ ꯀꯥꯞꯄ ꯑꯗꯨ ꯑꯗꯥ ꯇꯧꯕ ꯌꯥꯏ ꯑꯗꯨꯒ ꯑꯩꯈꯣꯏꯗꯤ ꯆꯨꯝꯅ ꯋꯥꯔꯤ ꯋꯥꯇꯥꯏ ꯑꯃꯒ ꯑꯃꯒ ꯋꯥꯔꯤ ꯋꯥꯇꯥꯏ ꯁꯥꯟꯅꯕ ꯈꯣꯠꯅꯕꯗ ꯑꯩꯈꯣꯏꯒꯤ ꯚꯣꯏꯁ ꯁꯦꯡꯕ ꯁꯥꯎꯟ ꯅꯨꯡꯉꯥꯏꯕ ꯑꯗꯨꯒ ꯃꯩ ꯈꯔ ꯈꯥꯡꯉꯒꯗꯤ ꯑꯩꯈꯣꯏꯒꯤꯗꯤ ꯍꯦꯛꯇ ꯑꯄꯥꯝꯕꯗꯨ ꯑꯣꯏꯔꯦꯗ

ꯍꯣꯏ ꯑꯗꯨ ꯃꯁꯤꯕꯨ ꯄꯨꯡ ꯀꯌꯥꯗꯒꯤ ꯀꯌꯥ ꯐꯥꯎꯕ ꯍꯥꯡꯕꯤꯕꯒꯦ ꯑꯗꯨꯒ ꯁꯟꯗꯦꯒꯨꯝꯕ ꯍꯣꯂꯤꯗꯦꯗꯗꯤ ꯍꯥꯡꯗꯕ꯭ꯔꯥ ꯑꯩꯅ ꯃꯁꯤꯝꯇꯪꯒ ꯀꯟꯐꯥꯝ ꯇꯧꯖꯅꯤꯡꯉꯤ ꯍꯣꯏ ꯍꯣꯏ ꯑꯣ ꯐꯔꯦ ꯐꯔꯦ ꯑꯗꯨꯗꯤ ꯑꯩꯅ ꯂꯥꯛꯑꯝꯗꯥꯏꯗꯨꯗ ꯑꯩ ꯁꯣꯝꯒꯤ ꯁꯤꯒꯤ ꯅꯝꯕꯔꯁꯤꯗ ꯑꯩ ꯑꯗꯨꯝ ꯂꯥꯏꯟ ꯂꯧꯖꯔꯛꯑꯒꯦ ꯑꯗꯨꯒ ꯑꯗꯣꯝꯅ ꯑꯩꯒꯤ ꯃꯣꯕꯥꯏꯜꯁꯤ ꯂꯩꯕꯗ ꯈꯔ ꯑꯗꯨꯝ ꯃꯇꯦꯡ ꯄꯥꯡꯕꯤꯔꯣ ꯊꯦꯡꯌꯨ ꯊꯦꯡꯌꯨ ꯊꯦꯡꯌꯨ